ꯍꯜꯂꯣ

ꯑꯧ ꯁꯟꯗꯦ ꯅꯨꯃꯤꯠꯇ ꯑꯣꯏꯅ ꯆꯠꯁꯦ ꯀꯩꯅꯣꯗ ꯃꯌꯥꯏ ꯂꯝꯕꯤ ꯂꯥꯏꯟ ꯂꯣꯝꯗ ꯂꯥꯛꯑꯒ ꯁꯦꯛꯃꯥꯏꯖꯤꯟ ꯆꯠꯄ ꯀꯣꯝꯂꯥꯈꯣꯡꯒꯤ ꯑꯗꯩꯗꯅꯦꯕ ꯂꯣꯛꯇꯥꯛ ꯐꯦꯁꯇꯤꯕꯦꯜ ꯇꯧꯔꯤꯁꯦ ꯑꯗꯨ ꯃꯌꯥꯏ ꯂꯝꯕꯤꯔꯣꯝꯗ ꯂꯥꯛꯄꯅ ꯂꯝꯕꯤꯗꯨ ꯅꯛꯀꯅꯤꯅꯦ ꯃꯣꯏꯔꯥꯡ ꯂꯥꯏꯟꯗ ꯆꯠꯄꯗꯤ ꯑꯃꯨꯛ ꯀꯣꯏꯊꯣꯛꯀꯅꯤ ꯄꯨꯡ ꯄ꯭ꯔꯣꯒꯥꯝ ꯏꯁꯩꯒꯤ ꯄ꯭ꯔꯣꯒꯥꯝꯗꯤ ꯅꯨꯃꯤꯗꯥꯡ ꯑꯊꯦꯡꯕꯗ ꯇꯧꯕꯅꯦꯕ ꯑꯗꯣ ꯄꯨꯡ ꯃꯉꯥ ꯅꯨꯃꯤꯗꯥꯡ ꯋꯥꯏꯔꯝ ꯄꯨꯡ ꯃꯉꯥ ꯑꯗꯨꯋꯥꯏꯗꯒꯤ ꯄꯨꯡ ꯃꯥꯄꯜ ꯇꯔꯥ ꯐꯥꯎꯗ ꯑꯗꯨꯝ ꯌꯦꯡꯉꯒ ꯈꯤꯇꯪ ꯉꯟꯅ ꯍꯜꯂꯛꯁꯦ

ꯑꯣ ꯐꯤꯛꯁ ꯄꯨꯡ ꯃꯉꯥꯗ ꯑꯗꯨꯝ ꯊꯦꯡꯅꯔꯁꯤꯅꯦ ꯂꯧꯕꯗꯤ ꯅꯈꯣꯏꯅ ꯂꯥꯛꯑꯣ ꯅꯣꯏꯅ ꯒꯥꯔꯤ ꯑꯆꯧꯕ ꯂꯩꯕꯅꯤꯅ ꯑꯩ ꯒꯥꯔꯤ ꯑꯆꯧꯕ ꯂꯩꯇꯦ ꯌꯨꯝꯗ ꯆꯪꯉꯛꯑꯣ ꯌꯨꯝꯗ ꯌꯨꯝꯗ ꯆꯪꯉꯛꯑꯣ ꯑꯗꯨꯒ ꯄꯨꯡ ꯃꯉꯥꯒꯤꯗ ꯌꯨꯝꯗ ꯆꯪꯉꯛꯑꯣ ꯑꯗꯨꯒ ꯆꯠꯃꯤꯟꯅꯔꯁꯤ

ꯅꯪꯅ ꯒꯥꯔꯤ ꯂꯩꯕ ꯅꯈꯣꯏꯅ ꯈꯤꯇꯪ ꯑꯣꯐꯔ ꯇꯧꯕ ꯇꯥꯔꯦꯗꯅ ꯑꯌꯥꯝꯕ ꯃꯤ ꯃꯔꯤꯃꯨꯛꯇꯪ ꯆꯠꯁꯤꯗ ꯒꯥꯔꯤ ꯃꯆꯥꯗꯕꯨ ꯃꯤ ꯀꯌꯥꯝ ꯆꯟꯗꯣꯏꯅꯣ ꯍꯣꯏ ꯍꯣꯏ ꯆꯠꯂꯝꯗꯥꯏꯗ ꯑꯃꯨꯛ ꯄꯥꯎ ꯐꯥꯎꯅꯔꯁꯤ